ꯀꯔꯤꯒꯨꯝꯕ ꯇꯥꯟꯖꯥ ꯑꯃ ꯄꯤꯔꯕꯗꯤ ꯑꯩꯅ ꯑꯇꯣꯞꯄ ꯂꯩꯕꯥꯛꯁꯤꯡꯗ ꯎꯠꯄ ꯄꯥꯝꯂꯤꯕ ꯚꯥꯔꯠꯀꯤ ꯅꯠꯇꯔꯒ ꯑꯩꯈꯣꯏꯒꯤ ꯔꯥꯖ꯭ꯌꯒꯤ ꯀꯂꯥꯒꯤ ꯃꯑꯣꯡ ꯃꯇꯧꯁꯤꯡ ꯑꯗꯨꯗꯤ ꯐꯤꯁꯥ ꯂꯣꯟꯁꯥ ꯑꯃꯁꯨꯡ ꯈꯨꯠꯁꯥ ꯍꯩꯕꯁꯤꯡꯅ ꯁꯥꯔꯤꯕ ꯄꯣꯠꯊꯣꯛꯁꯤꯡ ꯑꯁꯤꯅꯤ ꯐꯤꯁꯥ ꯂꯣꯟꯁꯥ ꯑꯁꯤꯗ ꯐꯤꯒꯤ ꯃꯌꯦꯛꯁꯤꯡꯗ ꯍꯛꯂꯤꯕ ꯃꯌꯦꯛ ꯑꯁꯤ ꯂꯩ ꯅꯠꯇꯔꯒ ꯎꯆꯦꯛ ꯅꯠꯇꯔꯒ ꯁꯥ ꯉꯥꯁꯤꯡꯒꯤ ꯃꯌꯦꯛ ꯀꯌꯥ ꯑꯃꯅ ꯍꯛꯇꯨꯅ ꯁꯥꯔꯤ ꯃꯌꯦꯛ ꯐꯖꯟꯅ ꯍꯛꯇꯨꯅ ꯁꯥꯔꯤꯕꯁꯤꯡ ꯑꯁꯤ ꯃꯄꯥꯟ ꯂꯝꯒꯤ ꯃꯤꯑꯣꯏꯁꯤꯡꯗ ꯎꯠꯊꯣꯛꯄ ꯄꯥꯝꯂꯤ ꯑꯁꯤꯗ ꯅꯠꯇꯅ ꯈꯨꯠꯁꯥ ꯍꯩꯕꯁꯤꯡꯅ ꯁꯥꯔꯤꯕ ꯂꯤꯗꯒꯤ ꯁꯥꯔꯤꯕ ꯕꯦꯛ ꯎꯅ ꯆꯤꯡꯕꯗ ꯍꯛꯇꯨꯅ ꯁꯥꯔꯤꯕ ꯃꯤꯒꯤ ꯃꯁꯛ ꯅꯠꯇꯔꯒ ꯎꯆꯦꯛꯀꯤ ꯃꯁꯛ ꯅꯠꯇꯔꯒ ꯁꯥꯁꯤꯡꯒꯤ ꯃꯁꯛ ꯃꯑꯣꯡꯁꯤꯡ ꯑꯁꯤꯕꯨ ꯃꯄꯥꯟ ꯂꯝꯒꯤ ꯃꯤꯑꯣꯏꯁꯤꯡꯗ ꯎꯠꯄ ꯄꯥꯝꯂꯤ ꯃꯔꯝꯗꯤ ꯃꯈꯣꯏꯅ ꯃꯁꯤꯒꯤ ꯄꯣꯠꯂꯝꯁꯤꯡ ꯑꯁꯤ ꯎꯔꯒꯗꯤ ꯀꯔꯤꯒꯨꯝꯕ ꯃꯈꯣꯏꯅ ꯍꯦꯟꯅ ꯄꯥꯝꯕꯤꯔꯒꯗꯤ ꯃꯁꯤꯕꯨ ꯂꯩꯔꯒ ꯃꯈꯣꯏꯅ ꯁꯤꯖꯤꯟꯅꯕꯤꯔꯒꯗꯤ ꯑꯩꯈꯣꯏꯒꯤ ꯂꯝꯗꯝ ꯑꯁꯤꯒꯤ ꯁꯦꯜ ꯊꯨꯝꯒꯤ ꯐꯤꯕꯗ ꯍꯦꯟꯅ ꯆꯥꯎꯈꯠꯄ ꯑꯃ ꯑꯣꯏꯔꯛꯀꯅꯤ ꯃꯁꯤꯅ ꯆꯥꯎꯈꯠꯂꯛꯄꯅ ꯑꯩꯈꯣꯏꯒꯤ ꯑꯥꯔꯠꯀꯤ ꯂꯝꯗꯁꯨ ꯍꯦꯟꯅ ꯃꯥꯡꯖꯤꯟ ꯊꯥꯕ ꯂꯝꯗꯝ ꯑꯃ ꯑꯣꯏꯕ ꯉꯝꯂꯛꯀꯅꯤ ꯑꯗꯨ ꯈꯛꯇ ꯅꯠꯇꯅ ꯑꯥꯔꯠꯄꯨ ꯇꯧꯗꯨꯅ ꯍꯤꯡꯖꯔꯤꯕ ꯃꯤꯑꯣꯏꯁꯤꯡ ꯑꯁꯤꯗꯁꯨ ꯀꯥꯟꯅꯕ ꯌꯥꯝꯅ ꯆꯥꯎꯅ ꯄꯤꯔꯛꯀꯅꯤ